ꯍꯜꯂꯣ ꯇꯥꯏꯌꯦ ꯑꯣ ꯀꯔꯤ ꯅꯪ ꯒꯥꯡ ꯉꯥꯏꯒꯤ ꯐꯦꯁꯇꯤꯕꯦꯜ ꯌꯥꯎꯒꯦꯅ ꯂꯥꯛꯏꯔꯣ ꯑꯣ ꯀꯨꯝꯍꯩ ꯍꯥꯏꯕꯕꯨ ꯅꯪꯅ ꯂꯥꯛꯄ ꯀꯥꯟꯗ ꯈꯪꯉꯅꯤ ꯑꯩꯈꯣꯏꯒꯤꯗꯤ ꯀꯨꯝꯍꯩꯁꯦ ꯐꯥꯏꯕ ꯗꯦꯁꯁꯦ ꯑꯩꯈꯣꯏ ꯁꯦꯂꯦꯕ꯭ꯔꯦꯁꯟꯁꯦ ꯏꯟꯇꯔꯅꯦꯁꯅꯦꯜ ꯒꯥꯡ ꯉꯥꯏ ꯐꯦꯁꯇꯤꯕꯦꯜꯁꯤ ꯄꯥꯡꯊꯣꯛꯄꯅꯤꯅ ꯑꯗꯨꯝ ꯂꯥꯛꯑꯣ ꯆꯪꯁꯤ ꯂꯥꯛꯑꯣ ꯍꯣꯏ ꯅꯪ ꯒꯦꯁ ꯑꯣꯏꯅ ꯂꯥꯛꯄꯅꯤꯅ ꯑꯩꯒꯤ ꯒꯦꯁꯅꯤ ꯂꯥꯛꯏꯁꯦ ꯑꯩꯅ ꯑꯦꯛꯁꯦꯞ ꯇꯧꯒꯅꯤ ꯑꯩꯅ ꯂꯣꯏꯅꯃꯛ ꯈꯨꯟꯒꯤ ꯑꯍꯜ ꯂꯃꯟꯁꯤꯡ ꯂꯩꯔꯤꯕ ꯃꯌꯥꯝꯗꯨꯁꯨ ꯑꯩꯅ ꯂꯣꯏꯅ ꯏꯟꯐꯣꯔꯃꯦꯁꯟꯁꯨ ꯇꯧꯒꯅꯤ ꯑꯁꯤꯗ ꯅꯉꯣꯟꯗ ꯀꯩꯅꯣ ꯇꯧꯅꯤꯡꯉꯥꯏ ꯂꯩꯇꯦ ꯊꯣꯏꯗꯣꯛꯄ ꯋꯥꯈꯟ ꯅꯪ ꯈꯟꯒꯅꯨ ꯑꯩꯅ ꯅꯪꯕꯨ ꯋꯦꯜꯀꯝ ꯇꯧꯒꯅꯤ ꯎꯝ ꯆꯪꯁꯤꯜꯂꯛꯑꯣ

ꯍꯣꯏ ꯀꯜꯆꯔꯒꯤ ꯃꯔꯝꯗꯗꯤ ꯅꯪ ꯍꯨꯖꯤꯛ ꯅꯪꯒꯤ ꯗ꯭ꯔꯦꯁꯇꯨ ꯇꯣꯉꯥꯟꯕꯁꯨ ꯅꯪꯅ ꯄꯨꯔꯛꯄꯁꯨ ꯂꯩꯔꯝꯃꯣꯏ ꯑꯗꯨꯒ ꯅꯪꯅ ꯑꯩꯈꯣꯏꯒꯤ ꯒꯥꯡ ꯉꯥꯏ ꯐꯦꯁꯇꯤꯕꯦꯜꯁꯦ ꯌꯥꯎꯒꯦ ꯍꯥꯏꯅ ꯀꯩꯅꯣ ꯇꯧꯕꯅꯤꯅ ꯑꯩꯅ ꯑꯩꯈꯣꯏꯒꯤ ꯇ꯭ꯔꯦꯗꯤꯁꯟꯅꯦꯜ ꯗ꯭ꯔꯦꯁꯁꯤ ꯁꯦꯠꯍꯜꯂꯒ ꯑꯩꯈꯣꯏꯒꯤ ꯂꯩꯁꯥ ꯐꯥꯟ ꯄꯥꯈꯪ ꯐꯥꯟꯗ ꯑꯩꯅ ꯄꯨꯕꯤꯔꯒ ꯅꯪꯕꯨ ꯐꯦꯁꯇꯤꯕꯦꯜ ꯑꯁꯤꯒꯤ ꯆꯞ ꯆꯥꯕ ꯋꯥꯍꯟꯊꯣꯛꯇꯨ ꯑꯩꯅ ꯑꯗꯨꯝ ꯈꯪꯍꯟꯒꯅꯤ ꯑꯗꯨꯒ ꯅꯪꯒꯤꯗꯃꯛꯇꯁꯨ ꯑꯩꯅ ꯗꯔꯦꯁꯇꯨꯁꯨ ꯑꯩꯅ ꯑꯦꯔꯦꯟꯁ ꯇꯧꯗꯨꯅ ꯊꯝꯃꯦ

ꯅꯇꯣꯝꯇꯔꯥ ꯂꯥꯛꯄ ꯀꯅꯥ ꯀꯅꯥ ꯂꯥꯛꯃꯤꯟꯅꯒꯦ

ꯑꯣ ꯍꯣꯏ ꯍꯣꯏ

ꯎꯝ ꯍꯣꯏ ꯍꯣꯏ ꯎꯝ ꯎꯝ ꯅꯪ ꯀꯔꯤꯒꯨꯝꯕ ꯑꯩꯈꯣꯏꯒꯤ ꯂꯩꯁꯥꯕꯤ ꯄꯥꯈꯪꯒꯤ ꯖꯒꯣꯏꯒꯨꯝꯕꯁꯨ ꯌꯦꯡꯅꯤꯡꯕꯔꯣ ꯄꯥꯔꯇꯤꯁꯤꯄꯦꯠꯁꯨ ꯇꯧꯅꯤꯡꯕꯔꯣ ꯑꯣ ꯗ꯭ꯔꯦꯁꯁꯤ ꯖꯒꯣꯏꯒꯤ ꯗ꯭ꯔꯦꯁ ꯂꯩ ꯑꯩꯈꯣꯏꯒꯤ ꯍꯧꯖꯤꯛꯀꯤ ꯒꯥꯡ ꯉꯥꯏꯒꯤ ꯐꯦꯁꯇꯤꯕꯦꯜ ꯃꯅꯨꯡꯗꯁꯨ ꯑꯩꯈꯣꯏꯒꯤ ꯇ꯭ꯔꯦꯗꯤꯁꯟꯅꯦꯜ ꯗ꯭ꯔꯦꯁꯁꯤ ꯁꯦꯠꯀꯗꯕꯅꯤ ꯑꯗꯨꯒ ꯑꯩꯈꯣꯏꯒꯤ ꯍꯥꯏꯔꯤꯕ ꯗ꯭ꯔꯦꯁꯁꯤ ꯁꯦꯠꯂꯦ ꯍꯥꯏꯔꯒ ꯖꯒꯣꯏꯒꯤ ꯏꯁꯩꯗꯨꯁꯨ ꯅꯪ ꯑꯗꯨꯝ ꯄꯥꯔꯇꯤꯁꯤꯄꯦꯠ ꯇꯧꯕ ꯌꯥꯔꯦ ꯑꯥ ꯑꯩꯈꯣꯏꯒꯤ ꯑꯍꯥꯟꯕ ꯅꯨꯃꯤꯠ ꯇꯨ ꯗꯦꯁ ꯅꯨꯃꯤꯠꯁꯤꯗꯤ ꯑꯩꯈꯣꯏꯒꯤ ꯑꯩꯈꯣꯏꯒꯤ ꯄꯥꯈꯪ ꯐꯥꯟ ꯂꯩꯁꯥꯕꯤ ꯐꯥꯟ ꯃꯥꯒꯤ ꯃꯥꯒꯤ ꯂꯩꯕ ꯂꯩꯌꯦ ꯑꯗꯨꯒꯤꯗꯨꯗ ꯁꯥꯒꯅꯤ ꯑꯗꯨꯒ ꯑꯅꯤꯁꯨꯕꯗꯅ ꯂꯩꯁꯥꯕꯤ ꯉꯥꯛꯇ ꯁꯥꯒꯅꯤ ꯑꯗꯨꯕꯨ ꯍꯧꯖꯤꯛ ꯀꯥꯟꯗꯤ ꯌꯥꯝꯅ ꯆꯥꯎꯈꯠꯂꯛꯄ ꯑꯩꯈꯣꯏꯒꯤ ꯗꯤꯕꯂꯞꯁꯤ ꯂꯥꯛꯈ꯭ꯔꯕꯅꯤꯅ ꯄꯥꯈꯪ ꯂꯩꯁꯥꯕꯤꯁꯤ ꯌꯥꯎꯔꯒꯁꯨ ꯁꯥꯟꯅꯔꯦ ꯑꯗꯨꯒ ꯖꯒꯣꯏꯕꯨꯗꯤ ꯑꯩꯈꯣꯏꯒꯤ ꯅꯨꯃꯤꯠ ꯃꯔꯤꯅꯤ ꯃꯉꯥꯅꯤꯁꯤ ꯑꯗꯨꯝ ꯖꯒꯣꯏꯒꯤ ꯄ꯭ꯔꯣꯒꯥꯝ ꯑꯥꯏꯇꯦꯝꯗꯤ ꯑꯗꯨꯝ ꯂꯩꯌꯦ ꯎꯝ ꯑꯣ ꯐꯥꯔꯁ ꯗꯦꯗ ꯑꯩꯈꯣꯏꯒꯤ ꯑꯍꯟ ꯂꯃꯟꯁꯤꯡꯅ ꯑꯌꯨꯛꯇ ꯏꯁꯣꯔꯒꯤ ꯑꯩꯈꯣꯏꯒꯤ ꯑꯄꯧ ꯇꯤꯡꯀꯥꯎ ꯔꯥꯀꯣꯡ ꯍꯥꯏꯅꯀꯣ ꯑꯗꯨꯒꯤ ꯌꯨꯄꯥꯟ ꯅꯨꯡꯄꯥꯟ ꯊꯥꯔꯅꯤ ꯑꯗꯨꯒ ꯑꯋꯥꯡꯒꯤ ꯑꯩꯈꯣꯏꯒꯤ ꯀꯩꯄꯤꯕꯝꯕꯨ ꯀꯣꯏꯕꯥꯕꯝꯕꯨ ꯍꯥꯏꯅ ꯑꯩꯈꯣꯏꯒꯤ ꯂꯥꯏ ꯂꯩꯌꯦ ꯂꯝꯁꯤꯕꯨ ꯀꯣꯟꯕꯤꯔꯤꯕꯀꯣ ꯈꯨꯜ ꯑꯁꯤꯕꯨ ꯀꯣꯟꯕꯤꯕ ꯏꯁꯣꯔꯒꯤ ꯌꯨꯄꯥꯟꯗꯨ ꯐꯖꯅ ꯊꯥꯔꯒ ꯃꯥꯕꯨ ꯀꯧꯈꯠꯂꯦ ꯍꯥꯏꯔꯒ ꯑꯌꯨꯛ ꯅꯣꯉꯥꯟꯗ꯭ꯔꯤꯉꯥꯏꯗꯒꯤ ꯑꯩꯈꯣꯏꯒꯤ ꯄꯨꯡꯁꯤ ꯌꯥꯔꯒꯀꯣ ꯍꯣꯏ ꯂꯥꯎꯔꯒ ꯃꯥꯕꯨ ꯃꯁꯤ ꯇꯧꯒꯅꯤ ꯑꯍꯥꯟꯕꯗ ꯑꯗꯨ ꯎꯝ ꯎꯝ ꯑꯧ

ꯑꯩꯈꯣꯏꯒꯤ ꯂꯥꯁ ꯗꯦ ꯐꯥꯏꯕ ꯗꯦꯁ ꯅꯨꯃꯤꯠꯇꯣ ꯑꯗꯨꯗꯗꯤ ꯑꯩꯈꯣꯏꯒꯤ ꯃꯄꯥꯟ ꯊꯣꯛꯄ ꯌꯥꯗ꯭ꯔꯦ ꯅꯥꯃꯨꯡꯕ ꯅꯨꯃꯤꯠ ꯍꯥꯏꯅ ꯂꯩ ꯑꯗꯗꯤ ꯑꯩꯈꯣꯏꯒꯤ ꯑꯩꯈꯣꯏꯒꯤ ꯍꯧꯅꯕꯤ ꯑꯣꯏꯅ ꯑꯩꯈꯣꯏꯒꯤ ꯏꯁꯣꯔꯁꯤ ꯒꯤ ꯑꯩꯈꯣꯏꯒꯤ ꯌꯨꯄꯥꯟ ꯊꯥꯔꯒ ꯑꯩꯈꯣꯏꯒꯤ ꯄꯔꯊꯥꯅ ꯇꯧꯕꯤꯒꯅꯤ ꯑꯗꯨꯒ ꯑꯩꯈꯣꯏꯒꯤ ꯂꯥꯛꯀꯗꯣꯔꯤꯕ ꯃꯊꯪꯒꯤ ꯆꯍꯤꯒꯤꯗꯁꯨ ꯑꯇꯦꯛ ꯑꯀꯥꯏ ꯊꯣꯛꯇꯅꯕ ꯑꯗꯨꯒ ꯍꯟꯗꯛꯀꯤꯁꯨ ꯀꯨꯝꯍꯩ ꯑꯁꯤꯕꯨꯗ

ꯎꯝ ꯑꯥ ꯀꯔꯤ ꯇꯧꯁꯦꯕ ꯂꯥꯁ ꯗꯦꯗ ꯅꯨꯃꯤꯠꯇꯣ ꯃꯁꯤꯗ ꯂꯥꯁ ꯗꯦ ꯅꯨꯃꯤꯠꯁꯤ

ꯑꯁꯨꯃꯥꯏꯅ ꯏꯁꯩꯁꯦ ꯆꯥꯡꯗꯝꯅꯩ ꯑꯗꯨ ꯐꯤꯂꯝꯒꯤ ꯏꯁꯩ ꯅꯠꯇꯦꯀꯣ ꯑꯗꯨꯒ ꯃꯅꯤꯄꯨꯔꯤ ꯐꯤꯂꯝꯒꯤ ꯏꯁꯩ ꯅꯠꯇꯦ ꯔꯣꯛ ꯅꯠꯇꯦ ꯀꯜꯆꯔꯒꯤ ꯑꯣꯏꯕ ꯇ꯭ꯔꯦꯗꯤꯁꯟꯅꯦꯜꯒꯤ ꯑꯣꯏꯕ ꯑꯩꯈꯣꯏꯒꯤ ꯂꯝꯅꯣꯂꯨ ꯍꯥꯏꯅ ꯂꯩꯖꯩ ꯂꯩꯁꯥꯕꯤ ꯄꯥꯈꯪ ꯃꯁꯤꯗ ꯁꯥꯟꯅꯔꯤꯅꯤ ꯏꯁꯩꯁꯤꯗ ꯍꯥꯟꯅꯗꯤ ꯋꯥꯁꯤ ꯉꯥꯡꯗꯕꯤꯗ ꯏꯁꯩꯅ ꯑꯩꯈꯣꯏꯒꯤ ꯄꯥꯈꯣꯡ ꯆꯟꯕꯗꯨꯅ ꯐꯣꯡꯗꯣꯛꯅꯔꯒ ꯇꯧꯅꯔꯝꯃꯤꯕꯅꯦ ꯍꯥꯟꯅꯗꯤ ꯇꯥꯕꯔꯥ ꯑꯩꯒꯤ ꯈꯣꯟꯁꯤ ꯌꯥꯝ ꯇꯞꯄꯔꯥ

ꯑꯩꯈꯣꯏꯒꯤ ꯅꯨꯄꯥꯒꯤ ꯅꯨꯄꯤꯒꯤ ꯗ꯭ꯔꯦꯁ ꯈꯨꯗꯤꯡꯃꯛꯁꯦꯀꯣ ꯃꯈꯟ ꯌꯥꯝꯅ ꯂꯩ ꯑꯗꯨꯒ ꯍꯧꯖꯤꯛ ꯍꯧꯖꯤꯛ ꯑꯩꯈꯣꯏꯅ ꯀꯃꯟ ꯑꯣꯏꯅ ꯀꯨꯝꯍꯩꯗ ꯂꯩꯁꯥꯕꯤꯁꯤꯡꯅ ꯁꯦꯠꯂꯤꯕ ꯐꯅꯦꯛ ꯑꯁꯦ ꯑꯁꯤꯁꯨ ꯀ꯭ꯋꯥꯂꯤꯇꯤ ꯂꯩ ꯃꯃꯟ ꯑꯍꯣꯡꯕ ꯂꯩ ꯑꯇꯥꯡꯕ ꯂꯩ ꯑꯩꯈꯣꯏꯒꯤ ꯑꯣꯔꯤꯖꯤꯅꯦꯜꯒꯤ ꯑꯣꯏꯕ ꯑꯩꯈꯣꯏꯒꯤ ꯈ꯭ꯋꯥꯡꯗ ꯁꯥꯕ ꯑꯗꯨꯒꯨꯝꯕ ꯐꯅꯦꯛ ꯑꯗꯨꯗꯤ ꯀꯣ ꯌꯥꯝꯗ꯭ꯔꯕꯗ ꯐꯤꯐꯇꯤꯟ ꯊꯥꯎꯖꯟ ꯐꯥꯎ ꯌꯧꯔꯕꯅꯤꯅꯦ ꯌꯥꯝ ꯇꯥꯡꯕꯅꯦ ꯑꯗꯨꯅ ꯅꯨꯄꯥꯁꯤꯡꯅ ꯁꯦꯠꯂꯤꯕ ꯑꯣ ꯅꯨꯄꯥꯁꯤꯡꯅ ꯁꯦꯠꯄꯗꯨꯁꯨ ꯋꯥꯟ ꯊꯥꯎꯖꯟ ꯇꯨ ꯍꯟꯗ꯭ꯔꯦꯗꯃꯨꯛ ꯇꯦꯟ ꯊꯥꯎꯖꯟꯃꯨꯛ ꯌꯧꯔꯕꯅꯦ ꯑꯩꯈꯣꯏꯒꯤ ꯅꯨꯄꯥꯁꯤꯡꯅ ꯁꯦꯠꯄꯒꯤꯁꯤꯗꯤꯀꯣ ꯎꯝ ꯑꯣ ꯂꯣꯏꯅ ꯑꯉꯥꯡ ꯑꯩꯈꯣꯏꯒꯤ ꯑꯉꯥꯡ ꯍꯦꯛ ꯄꯣꯛꯄꯗꯒꯤ ꯆꯍꯤ ꯃꯉꯥ ꯐꯥꯔꯛꯄꯗꯒꯤ ꯆꯍꯤ ꯑꯩꯠꯇꯤ ꯅꯥꯏꯟꯇꯤ ꯍꯟꯗ꯭ꯔꯦꯗ ꯐꯥꯎ ꯁꯦꯠꯄꯒꯤ ꯃꯇꯝ ꯃꯥꯒꯤ ꯇꯥꯝ ꯇꯥꯝ ꯆꯍꯤ ꯆꯍꯤꯗꯨꯒꯤ ꯃꯇꯨꯡ ꯏꯟꯅ ꯃꯥꯒꯤ ꯁꯤꯖꯤꯟꯅꯐꯝꯒꯤ ꯗ꯭ꯔꯦꯁꯁꯦ ꯃꯈꯟ ꯃꯊꯦꯟ ꯌꯥꯝꯅ ꯂꯩꯌꯦ ꯎꯝ ꯍꯅꯨꯕꯤꯅ ꯁꯦꯠꯄ ꯌꯥꯕ ꯑꯥ ꯆꯤꯟꯖꯥꯛꯁꯦ ꯑꯩꯈꯣꯏ ꯑꯌꯥꯝꯕ ꯃꯇꯝꯗ ꯑꯣꯛꯁꯥ ꯆꯥꯏ ꯁꯥ ꯆꯥꯗꯕ ꯂꯩꯇꯦ ꯑꯩꯈꯣꯏꯒꯤ ꯀꯨꯝꯍꯩ ꯍꯧꯕ ꯅꯨꯃꯤꯠꯇ ꯑꯣꯛꯁꯦ ꯇꯧꯒꯅꯤ ꯑꯣꯛꯀꯤ ꯄꯩꯗꯨ ꯑꯩꯈꯣꯏꯒꯤ ꯌꯦꯡꯒꯅꯤ ꯏꯁꯣꯔꯗ ꯊꯥꯔꯒ ꯑꯁꯤꯗ ꯈꯨꯟꯁꯤꯗ ꯀꯨꯝꯍꯩ ꯑꯁꯤ ꯂꯩꯁꯥꯕꯤꯒꯤ ꯗꯣꯃꯦꯟꯇ꯭ꯔꯤ ꯍꯥꯏꯗꯅꯀꯣ ꯃꯣꯏꯒꯤ ꯐꯥꯟ ꯇꯣꯉꯥꯟꯂꯦ ꯄꯥꯈꯪꯒꯤ ꯐꯥꯟ ꯇꯣꯉꯥꯟꯅ ꯂꯩ ꯑꯅꯤ ꯊꯣꯛꯑꯦ ꯑꯗꯨꯗ ꯂꯩꯁꯥꯕꯤꯁꯤꯡꯁꯤꯅ ꯑꯂꯛ ꯑꯗꯨꯗ ꯆꯥꯏ ꯄꯥꯈꯪꯒ ꯑꯍꯟꯁꯤꯡꯗꯨꯅ ꯄꯥꯈꯪ ꯐꯥꯟꯗ ꯑꯗꯨꯃꯥꯏꯅ ꯆꯥꯏꯌꯦ ꯆꯥꯕꯒꯤꯗꯤ ꯎꯝ ꯑꯂꯛ ꯑꯂꯛ

ꯎꯝ ꯖꯒꯣꯏꯗꯣ ꯅꯪ ꯈꯔ ꯊꯨꯅ ꯂꯥꯛꯑꯣ ꯖꯒꯣꯏ ꯌꯦꯡꯕꯗ ꯅꯠꯇꯤꯌꯦ ꯖꯒꯣꯏ ꯁꯥꯕ ꯌꯥꯎꯗꯣꯔꯤꯅꯦ ꯎꯝ ꯎꯝ ꯎꯝ ꯑꯥꯎ ꯖꯒꯣꯏ ꯁꯥꯕ ꯌꯥꯎꯁꯦ ꯎꯝ ꯅꯪꯒꯤꯀꯣ ꯂꯣꯏꯅ ꯐꯨꯔꯤꯠꯁꯨ ꯐꯅꯦꯛꯁꯨꯀꯣ ꯑꯗꯨꯒ ꯈ꯭ꯋꯥꯡꯁꯦꯠ ꯑꯃ ꯑꯃ ꯂꯣꯏꯅ ꯅꯪꯒꯤꯗꯃꯛꯇ ꯑꯩꯅ ꯊꯝꯂꯕꯅꯤꯅꯦ ꯎꯝ ꯎꯝ ꯎꯝ ꯍꯣꯏ ꯍꯣꯏ ꯎꯝ ꯑꯗꯣ ꯑꯩꯈꯣꯏꯒꯤ ꯐ꯭ꯔꯦꯟꯁꯤꯗꯤ ꯅꯪ ꯆꯥꯕ ꯊꯛꯄꯗꯤ ꯂꯣꯏꯅꯃꯛ ꯁꯥ ꯉꯥ ꯂꯣꯏꯅ ꯆꯥꯕ꯭ꯔꯥ

ꯎꯝ ꯑꯣ ꯍꯣꯏ ꯍꯣꯏ ꯅꯪꯅ ꯑꯄꯥꯝꯕ ꯏꯟꯁꯥꯡꯗꯣ ꯏꯃꯤꯗꯦꯠꯂꯤ ꯌꯨ ꯍꯦꯕ ꯇꯨ ꯏꯟꯐꯣꯝ ꯇꯨ ꯃꯤ ꯍꯥ ꯑꯣꯀꯦ ꯍꯥꯏꯔꯣ ꯑꯩ ꯑꯦꯔꯦꯟꯁ ꯇꯧꯒꯦ ꯌꯥꯔꯕꯣ ꯐꯣꯟ ꯊꯝꯃꯒꯦ ꯊꯨꯅ ꯂꯥꯛꯑꯣꯀꯣ ꯑꯥꯎ ꯑꯥꯎ ꯄ꯭ꯂꯤꯁ ꯀꯝ ꯁꯤꯌꯣꯔꯂꯤ ꯑꯣꯀꯦ